ꯑꯩꯅ ꯑꯩꯒꯤ ꯏꯃꯨꯡꯗ ꯑꯅꯧꯕ ꯃꯤꯑꯣꯏ ꯑꯃ ꯏꯃꯧ ꯈꯪꯗꯦ ꯃꯤ ꯑꯃ ꯆꯪꯉꯛꯄ ꯃꯇꯝꯗ ꯑꯩꯅ ꯑꯩꯒꯤ ꯏꯃꯨꯡꯗꯨꯒꯤ ꯑꯩꯒꯤ ꯆꯥꯛꯈꯨꯝꯒꯤ ꯈꯪꯗꯦ ꯃꯥꯗꯤ ꯅꯧꯅ ꯂꯥꯛꯄ ꯑꯣꯏꯕꯅꯤꯅ ꯏꯃꯨꯡꯗꯨꯗ ꯀꯔꯤ ꯇꯧꯔꯤ ꯍꯥꯏꯕꯗꯨ ꯏꯃꯨꯡ ꯑꯃꯗꯒꯤ ꯏꯃꯨꯡ ꯑꯃꯗ ꯂꯥꯛꯄꯅꯤꯅ ꯀꯔꯤꯁꯨ ꯑꯃꯒ ꯑꯃꯒ ꯏꯃꯨꯡꯁꯦ ꯑꯃꯒ ꯑꯃꯒ ꯀꯩꯁꯨ ꯃꯥꯅꯕ ꯑꯣꯏꯗꯦ ꯑꯗꯨꯅ ꯅꯧꯅ ꯂꯥꯛꯂꯤꯕ ꯃꯤꯑꯣꯏ ꯑꯗꯨꯕꯨ ꯑꯩꯅ ꯐꯖꯅ ꯏꯆꯥꯒꯨꯝꯕꯅꯤ ꯈꯜꯂꯒ ꯅꯨꯡꯁꯤꯕ ꯃꯑꯣꯡꯗ ꯆꯥꯛꯈꯨꯝꯒꯤ ꯈꯪꯗꯦ ꯀꯔꯤ ꯈꯪꯗꯦ ꯑꯩꯉꯣꯟꯗ ꯑꯩꯅ ꯑꯄꯥꯝꯕ ꯃꯑꯣꯡꯗꯣ ꯃꯉꯣꯟꯗꯁꯨ ꯑꯣꯏꯅꯕꯒꯤꯗꯃꯛ ꯐꯖꯅ ꯅꯨꯡꯁꯤꯕ ꯃꯑꯣꯡꯗ ꯇꯥꯛꯄꯤꯔꯒ ꯂꯣꯏꯅꯕꯗꯨ ꯄꯥꯝꯃꯤ ꯑꯁꯨꯃꯥꯏꯅ ꯇꯧꯔꯒꯗꯤ ꯑꯗꯨꯝ ꯅꯨꯡꯁꯤꯅꯕ ꯍꯥꯏꯕꯗꯨꯁꯨ ꯑꯣꯏꯒꯅꯤ ꯐꯖꯅ ꯇꯝꯕꯤꯔꯗꯤ ꯃꯥꯁꯨ ꯑꯗꯨꯝ ꯍꯩꯔꯛꯀꯅꯤ